ꯁ꯭ꯀꯨꯜ ꯀꯣꯂꯦꯖꯇ ꯗ꯭ꯔꯣꯋꯤꯡ ꯁꯕꯖꯦꯛꯁꯤ ꯌꯥꯎꯖꯔꯛꯑꯦ ꯑꯗꯨꯕꯨ ꯑꯩ ꯏꯁꯥꯅ ꯄꯥꯝꯕ ꯍꯥꯏꯕꯗꯤ ꯏꯁꯥꯅ ꯄꯥꯝꯖꯕ ꯑꯗꯨ ꯑꯣꯏꯗꯦ ꯑꯗꯨꯅ ꯃꯅꯤꯄꯨꯔꯒꯤ ꯑꯣꯏꯅꯗꯤ ꯈꯨꯗꯣꯡ ꯆꯥꯕꯒꯤ ꯑꯣꯏꯅ ꯆꯤꯡꯃꯩꯔꯣꯡꯗ ꯀꯣꯂꯦꯖ ꯑꯃꯕꯨꯗꯤ ꯂꯩꯖꯩ ꯐꯥꯏꯟ ꯑꯥꯔꯁ ꯇꯝꯂꯕ ꯃꯇꯨꯡꯗ ꯑꯦꯝ ꯌꯨꯗ ꯃꯁꯇꯔ ꯇꯧꯔꯒ ꯃꯈꯣꯏꯒꯤ ꯍꯥꯏꯕꯗꯤ ꯌꯦꯛꯄꯒꯤ ꯑꯩꯏꯅ ꯑꯦꯛꯁꯤꯕꯤꯁꯟ ꯑꯆꯧ ꯑꯆꯧꯕꯕꯨꯗꯤ ꯄꯨꯊꯣꯛꯄ ꯉꯝꯗ꯭ꯔꯕꯁꯨ ꯗꯤꯄ꯭ꯂꯣꯃꯥ ꯃꯆꯥ ꯃꯆꯥꯗꯤ ꯑꯗꯨꯝ ꯄꯨꯊꯣꯛꯆꯩ